ꯑꯩꯅ ꯑꯩꯒꯤ ꯏꯁꯩꯒꯤ ꯇ꯭ꯔꯦꯟꯅꯤꯡꯁꯦ ꯀꯔꯝꯅ ꯇꯝꯕꯒꯦ ꯍꯥꯏꯕꯁꯦ ꯑꯩꯅ ꯑꯣꯖꯥ ꯑꯃꯒꯤ ꯃꯈꯥꯗ ꯂꯩꯔꯒ ꯑꯩꯅ ꯏꯁꯩ ꯇꯝꯖꯕ ꯑꯩꯅ ꯏꯁꯩꯒꯤ ꯏꯁꯩꯒꯤ ꯅꯣꯡꯃꯥꯏꯒꯤ ꯑꯣꯏꯕ ꯊꯕꯛ ꯑꯁꯦ ꯑꯩꯅ ꯄꯤꯛꯏꯀꯥꯟꯗꯒꯤ ꯑꯩꯅ ꯏꯁꯩ ꯁꯛꯄꯁꯦ ꯌꯥꯝ ꯄꯥꯝꯖꯔꯛꯏ ꯑꯃꯁꯨꯡ ꯏꯁꯩꯁꯦ ꯃꯇꯧ ꯀꯔꯝꯅ ꯐꯒꯠꯀꯗꯒꯦ ꯍꯥꯏꯔꯗꯤ ꯑꯩꯈꯣꯏꯅ ꯑꯩꯈꯣꯏꯒꯤ ꯀꯩꯅꯣ ꯐꯖ ꯐꯖꯕ ꯈꯣꯟꯖꯦꯜ ꯐꯖ ꯐꯖꯕ ꯑꯉꯥꯡꯁꯤꯡ ꯑꯁꯤ ꯏꯁꯇꯦꯖ ꯀꯩꯀꯥꯗ ꯊꯣꯛꯄ ꯉꯝꯗꯕ ꯑꯗꯨ ꯑꯩꯈꯣꯏꯅ ꯁ꯭ꯀꯨꯜ ꯈꯨꯗꯤꯡꯃꯛꯇ ꯑꯩꯈꯣꯏꯅ ꯑꯉꯥꯡꯁꯤꯡ ꯑꯁꯦ ꯃꯈꯣꯏꯒꯤ ꯇꯣꯉꯥꯟ ꯇꯣꯡꯉꯥꯟꯕ ꯐꯪꯁꯟ ꯑꯃ ꯄꯥꯡꯊꯣꯛꯄꯤꯔꯒ ꯃꯈꯣꯏꯕꯨ ꯑꯩꯈꯣꯏꯅ ꯏꯁꯇꯦꯖꯇ ꯅꯝꯗꯅ ꯊꯣꯛꯍꯜꯂꯒ ꯃꯈꯣꯏꯒꯤ ꯂꯣꯠꯁꯤꯟꯗꯨꯅ ꯊꯝꯂꯤꯕ ꯃꯈꯣꯏꯒꯤ ꯂꯣꯠꯁꯤꯟꯗꯨꯅ ꯊꯝꯂꯤꯕ ꯃꯣꯏꯒꯤ ꯍꯩꯖꯕꯤ ꯀꯂꯥꯁꯤꯡ ꯑꯗꯨ ꯎꯠꯊꯣꯛꯂꯕꯗꯤ ꯑꯩꯈꯣꯏꯅ ꯏꯁꯩꯗ ꯅꯠꯇꯅ ꯑꯇꯣꯞꯄ ꯀꯌꯥ ꯑꯃꯁꯨ ꯑꯩꯈꯣꯏꯅ ꯀꯩꯅꯣ ꯑꯩꯈꯣꯏꯒꯤ ꯏꯁꯩ ꯔꯣꯝꯗ ꯄꯨꯁꯤꯜꯂꯒ ꯑꯩꯈꯣꯏꯅ ꯏꯁꯩꯗꯁꯨ ꯆꯥꯎꯈꯠꯄ ꯉꯝꯒꯅꯤ ꯍꯥꯏꯅ ꯑꯩꯅ ꯊꯥꯖꯕ ꯊꯝꯃꯤ